ꯔꯣꯕꯣꯠ ꯅꯠꯇ꯭ꯔꯒ ꯃꯦꯆꯤꯟ ꯍꯥꯏꯕꯁꯤ ꯑꯩꯈꯣꯏ ꯃꯤꯑꯣꯏꯕꯒꯤ ꯃꯇꯦꯡ ꯄꯥꯡꯅꯕꯒꯤꯗꯃꯛꯇ ꯇꯦꯛꯅꯣꯂꯣꯖꯤ ꯆꯥꯎꯈꯠꯂꯛꯄꯒ ꯂꯣꯏꯅꯅ ꯄꯨꯔꯛꯈꯤꯕꯅꯤ ꯍꯥꯏꯔꯤꯕ ꯃꯦꯆꯤꯟꯁꯤ ꯅꯠꯇ꯭ꯔꯒ ꯔꯣꯕꯣꯠꯁꯤꯡ ꯑꯁꯤꯅ ꯑꯩꯈꯣꯏꯅ ꯑꯔꯨꯕ ꯑꯋꯥꯕ ꯊꯕꯛ ꯀꯌꯥ ꯑꯃ ꯃꯈꯣꯏꯅ ꯁꯤꯜꯂꯤ ꯁꯝꯅ ꯍꯥꯏꯔꯕꯗ ꯑꯩꯈꯣꯏꯅ ꯃꯤ ꯑꯃꯅ ꯂꯦꯞꯇꯕꯤꯗ ꯅꯣꯡꯃꯗ ꯊꯕꯛ ꯄꯨꯡ ꯀꯨꯟꯃꯔꯤ ꯁꯨꯕ ꯉꯝꯗꯦ ꯑꯗꯨꯕꯨ ꯔꯣꯕꯣꯠ ꯑꯃꯅꯗꯤ ꯌꯥꯝꯅ ꯂꯥꯏꯅ ꯄꯨꯡ ꯀꯨꯟꯃꯔꯤꯗ ꯄꯨꯡ ꯀꯨꯟꯃꯔꯤ ꯊꯕꯛ ꯁꯨꯕ ꯉꯝꯃꯤ ꯃꯔꯝꯗꯤ ꯃꯈꯣꯏꯗ ꯆꯥꯕꯒꯤ ꯊꯛꯄꯒꯤ ꯇꯨꯝꯕꯒꯤ ꯃꯇꯝ ꯀꯥꯏꯊꯣꯛꯇꯦ ꯐꯦꯃꯂꯤꯒ ꯄꯨꯟꯅ ꯂꯩꯃꯤꯟꯅꯕꯒꯤ ꯑꯗꯨꯒꯨꯝꯕꯁꯨ ꯃꯇꯝ ꯀꯥꯏꯊꯣꯛꯇꯦ ꯑꯗꯨꯅ ꯊꯕꯛ ꯁꯨꯅꯕ ꯑꯣꯐꯤꯁ ꯑꯣꯏꯔꯕꯁꯨ ꯍꯣꯇꯦꯜꯗꯕꯨ ꯑꯣꯏꯔꯕꯁꯨ ꯃꯤ ꯇꯔꯥ ꯊꯝꯕꯗꯒꯤꯗꯤ ꯔꯣꯕꯣꯠ ꯑꯅꯤꯈꯛꯇꯪ ꯊꯝꯃꯕꯗꯤ ꯌꯥꯔꯦ ꯍꯥꯏꯅ ꯃꯌꯥꯝꯅ ꯈꯟꯅꯔꯤ ꯆꯥꯎꯈꯠꯄ ꯂꯝ ꯆꯤꯅꯥꯒꯨꯝꯕ ꯖꯄꯥꯟꯒꯨꯝꯕꯗꯗꯤ ꯃꯤꯒꯤ ꯃꯍꯨꯠꯇ ꯔꯣꯕꯣꯠꯅ ꯌꯥꯝꯅ ꯁꯤꯟꯈ꯭ꯔꯦ ꯑꯦ ꯑꯥꯏ ꯁꯤꯖꯤꯟꯅꯗꯨꯅ ꯆꯩꯅꯥꯗ ꯍꯣꯁꯄꯤꯇꯥꯜ ꯍꯥꯡꯗꯨꯅ ꯅꯔꯁ ꯑꯃꯗꯤ ꯗꯣꯛꯇꯔ ꯑꯅꯤꯃꯛ ꯑꯦ ꯑꯥꯏ ꯔꯣꯕꯣꯠꯁꯤꯡꯅ ꯑꯅꯥꯕꯁꯤꯡꯕꯨ ꯂꯥꯏꯌꯦꯡꯕ ꯍꯧꯈ꯭ꯔꯦ ꯃꯁꯤꯅꯤ ꯇꯨꯡꯒꯤ ꯐꯤꯎꯆꯔꯗ ꯑꯃꯗꯤ ꯑꯩꯈꯣꯏ ꯃꯤꯑꯣꯏꯕꯗ ꯌꯥꯝꯅ ꯀꯥꯟꯅꯒꯅꯤ ꯍꯥꯏꯅ ꯑꯩꯅ ꯈꯜꯂꯤ